ꯑꯩꯈꯣꯏ ꯂꯩꯀꯥꯏꯗ ꯀꯀꯥ ꯑꯃꯥ ꯂꯩꯌꯦ ꯃꯥꯅ ꯑꯍꯥꯟꯕꯗ ꯌꯦꯟ ꯂꯣꯏꯕꯁꯦ ꯌꯦꯟꯁꯦ ꯑꯍꯥꯟꯕꯗ ꯌꯦꯟ ꯌꯥꯡꯈꯩ ꯈꯛ ꯂꯣꯏꯔꯦꯝꯃꯦ ꯌꯦꯟ ꯌꯥꯡꯈꯩ ꯂꯣꯏꯔꯝꯕꯗꯒꯤ ꯃꯥꯁꯦ ꯗꯥꯎ ꯌꯥꯕꯗꯒꯤ ꯌꯦꯟ ꯌꯥꯡꯈꯩ ꯂꯣꯏꯕꯗꯒꯤ ꯃꯥꯁꯦ ꯄꯩꯁꯥ ꯈꯔ ꯀꯥꯅꯈ꯭ꯔꯦ ꯀꯥꯅꯔꯕ ꯃꯇꯨꯡꯗ ꯃꯥꯅ ꯒꯣꯔꯃꯦꯟꯗꯒꯤ ꯂꯣꯟ ꯑꯃ ꯂꯧꯔꯦ ꯂꯣꯟ ꯂꯧꯔꯒ ꯃꯥꯒꯤ ꯃꯐꯝꯁꯤꯗ ꯌꯦꯟ

ꯌꯦꯟ ꯂꯣꯏꯕꯁꯦ ꯀꯥꯟꯅꯩ ꯈꯪꯕꯗꯒꯤ ꯌꯦꯡꯁꯦ ꯃꯊꯪ ꯃꯊꯪ ꯂꯣꯏꯔꯛꯑꯦ ꯌꯦꯟ ꯃꯊꯪ ꯃꯊꯪ ꯂꯣꯏꯔꯛꯄꯁꯤꯗ ꯑꯍꯥꯟꯕꯗ ꯆꯥꯝꯃꯉꯥ ꯂꯣꯏꯕ ꯑꯃꯨꯃꯨꯛꯇ ꯌꯦꯟꯁꯦ ꯂꯤꯁꯤꯡ ꯂꯣꯏꯕ ꯁꯤꯗꯒꯤꯗꯤ ꯃꯥꯁꯦ ꯍꯧꯖꯤꯛꯇꯤ ꯐꯖꯅ ꯃꯥꯏ ꯄꯥꯛꯂꯕ ꯀꯔꯕꯥꯔ ꯍꯥꯏꯗꯣ ꯑꯣꯏꯔꯦ ꯌꯥꯝꯅꯁꯨ ꯋꯥꯗꯅ ꯑꯗꯩ ꯄꯩꯁꯥꯁꯨ ꯐꯖꯅ ꯐꯪꯅ ꯇꯥꯟꯕ ꯉꯝꯂꯦ ꯍꯧꯖꯤꯛꯇꯤ ꯒꯣꯔꯃꯦꯟꯒꯤ ꯁꯔꯚꯤꯁ ꯇꯧꯕ ꯑꯃꯗꯒꯤ ꯇꯥꯗꯅ ꯊꯥ ꯑꯃꯒꯤ ꯂꯨꯄꯥ ꯂꯤꯁꯤꯡ ꯀꯨꯟꯊ꯭ꯔꯥ ꯅꯠꯇ꯭ꯔꯒ ꯅꯤꯐꯨꯗꯤ ꯑꯗꯨꯝ ꯃꯁꯥꯒꯤ ꯑꯣꯏꯅ ꯇꯥꯟꯕ ꯉꯝꯖꯔꯦ